ꯍꯂꯣ ꯍꯂꯣ ꯃꯦꯝ ꯃꯦꯝ ꯑꯩꯁꯤ ꯆꯨꯔꯥꯆꯥꯟꯄꯨꯔꯒꯤꯗ ꯑꯩꯈꯣꯏꯒꯤ ꯀꯔꯤ ꯃ꯭ꯌꯨꯖꯤꯌꯝ ꯑꯃ ꯂꯩꯌꯦ ꯇꯥꯕ ꯑꯗꯨ ꯃꯦꯝ ꯑꯗꯨꯒꯤ ꯃꯐꯝꯗꯨꯁꯨ ꯑꯝꯇ ꯍꯥꯏꯕꯤꯔꯛꯑꯣ ꯑꯗꯨꯒ ꯄꯨꯡ ꯀꯌꯥꯗ ꯊꯣꯡ ꯍꯥꯡꯕꯒꯦ ꯑꯗꯨꯒ ꯇꯦꯀꯦꯠ ꯃꯃꯜ ꯀꯌꯥꯝ ꯄꯤꯕꯒꯦ ꯍꯥꯏꯕꯗꯨ ꯃꯦꯝ ꯈꯪꯖꯅꯤꯡꯗꯅ ꯀꯣꯜ ꯇꯧꯖꯔꯛꯄꯅꯤ ꯎꯝ ꯑꯣ ꯑꯣ ꯃꯦꯝ ꯑꯗꯨ ꯃꯤꯁꯤ ꯑꯌꯥꯝꯕ ꯑꯗꯨꯝ ꯌꯦꯡꯕ ꯂꯥꯛꯅꯕ꯭ꯔꯣ ꯑꯦꯅꯤ ꯃꯇꯝꯗ ꯂꯥꯛꯄ ꯌꯥꯕ꯭ꯔꯣ ꯑꯣ ꯃꯦꯝ ꯑꯗꯨ ꯑꯩꯁꯦ ꯍꯟꯗꯛꯁꯤ ꯂꯥꯛꯀꯦꯅ ꯂꯥꯛꯆꯕꯅꯦꯕ ꯑꯗꯨ ꯃꯦꯝꯗ ꯀꯣꯜ ꯍꯥꯟꯅ ꯇꯧꯖꯔꯛꯄꯅꯦꯕ ꯑꯗꯨ ꯇꯦꯛꯀꯦꯠ ꯃꯃꯜ ꯃꯃꯜꯁꯤ ꯃꯦꯝ ꯑꯝꯇꯒ ꯍꯜꯂꯒ ꯍꯥꯏꯕꯤꯌꯣ ꯑꯩ ꯀꯩꯗꯧꯍꯧꯗ꯭ꯔꯦ ꯑꯣ ꯌꯥꯝ ꯅꯨꯡꯉꯥꯏꯖꯔꯦ ꯃꯦꯝ ꯐꯔꯦ ꯑꯗꯨꯗꯤ ꯃꯦꯝ ꯊꯝꯖꯔꯒꯦ